ꯍꯜꯂꯣ ꯑꯩꯒꯤ ꯀꯩꯅꯣꯗꯣ ꯁꯤ ꯒꯥꯔꯤ ꯁꯦꯝꯕꯝ ꯃꯦꯀꯥꯅꯤꯛꯇꯣ ꯑꯣꯏꯕꯤꯔꯕ ꯑꯩꯒꯤ ꯒꯥꯔꯤꯗꯣ ꯊꯧꯅ ꯊꯧꯅ ꯂꯦꯞꯈ꯭ꯔꯕ ꯑꯗꯨ ꯀꯔꯝꯕ ꯖꯒꯥꯗ ꯌꯥꯗ꯭ꯔꯤꯅꯣꯗꯨ ꯈꯪꯗ꯭ꯔꯕ ꯊꯕꯛꯁꯨ ꯆꯠꯅꯉꯥꯏ ꯑꯣꯏꯕꯒꯤ ꯑꯥ ꯍꯣꯏ ꯑꯗꯣ ꯑꯩ ꯒꯥꯔꯤꯁꯦ ꯅꯣꯏ ꯐꯥꯎꯕ ꯆꯤꯡꯉꯛꯑꯣ ꯍꯥꯏꯕ꯭ꯔꯥ ꯑꯗꯨꯒ ꯒꯥꯔꯤꯁꯦ ꯈꯔ ꯅꯣꯏꯅ ꯌꯦꯡꯕꯅ ꯅꯣꯏꯅ ꯈꯪꯕ ꯍꯦꯟꯒꯅꯤ ꯑꯗꯨꯅ ꯑꯗꯨꯅ ꯅꯣꯏꯉꯣꯟꯗ ꯌꯦꯡꯍꯟꯅꯤꯡꯕ ꯑꯩ ꯑꯁꯤꯒꯤ ꯕꯖꯥꯔ ꯃꯌꯥꯗ ꯂꯩꯌꯦ ꯍꯣꯏ ꯍꯣꯏ ꯍꯣꯏ ꯍꯣꯏ ꯈꯇꯪꯗꯤ ꯊꯨꯍꯟꯕꯤꯔꯛꯑꯣ ꯑꯩꯁꯨ ꯊꯕꯛ ꯑꯇꯩꯁꯨ ꯆꯠꯅꯉꯥꯏ ꯂꯩꯕꯀꯣ ꯎꯝ ꯎꯝ ꯎꯝ ꯎꯝ ꯍꯣꯏ ꯍꯣꯏ ꯑꯗꯨꯗꯤ ꯈꯤꯇꯪ